ꯑꯩꯍꯥꯛꯅ ꯀꯩꯒꯨꯝꯕ ꯂꯝ ꯀꯣꯏꯕ ꯆꯠꯂꯒꯗꯤ ꯑꯩꯒꯤ ꯈ꯭ꯋꯥꯏꯗꯒꯤ ꯑꯄꯥꯝꯕꯁꯦ ꯌꯨꯅꯥꯏꯇꯦꯠ ꯏꯁꯇꯦꯠ ꯑꯣꯐ ꯑꯃꯦꯔꯤꯀꯥꯅꯤ ꯑꯩꯅ ꯑꯃꯦꯔꯤꯀꯥꯗ ꯆꯠꯅꯤꯡꯉꯤꯕꯒꯤ ꯃꯔꯝꯗꯤ ꯑꯃꯦꯔꯤꯀꯥꯗ ꯂꯩꯔꯤꯕ ꯃꯤꯑꯣꯏꯁꯤꯡ ꯑꯗꯣ ꯀꯔꯝꯕ ꯁꯤꯟꯐꯝꯅ ꯍꯦꯟꯅ ꯇꯧꯋꯤ ꯃꯈꯣꯏꯒꯤ ꯗꯤꯖꯤꯇꯦꯜꯒꯤ ꯃꯇꯥꯡꯗꯅ ꯀꯗꯥꯏ ꯐꯥꯎꯕ ꯆꯥꯎꯈꯠꯂꯤ ꯃꯈꯣꯏꯒꯤ ꯅꯨꯄꯤꯒꯤ ꯅꯨꯄꯥ ꯈꯦꯠꯅꯕꯁꯤꯅ ꯀꯗꯥꯏ ꯐꯥꯎꯕ ꯂꯩ ꯅꯨꯄꯤꯗ ꯍꯟꯊꯥꯅ ꯌꯦꯡꯕꯤꯕ꯭ꯔꯥ ꯅꯠꯇ꯭ꯔꯒꯅ ꯑꯩꯈꯣꯏꯒꯤ ꯖꯦꯟꯗꯔ ꯏꯀ꯭ꯌꯦꯂꯤꯇꯤꯁꯦ ꯐꯖꯅ ꯐꯪꯉꯕ꯭ꯔꯥ ꯍꯥꯏꯕꯒꯤ ꯃꯇꯥꯡꯗ ꯑꯁꯨꯛꯀꯤ ꯃꯇꯤꯛ ꯈꯪꯅꯤꯡꯉꯤ ꯑꯩꯈꯣꯏꯒꯤ ꯅꯨꯄꯤꯒ ꯅꯨꯄꯥꯒ ꯈꯦꯠꯅꯕꯁꯦ ꯑꯃꯦꯔꯤꯀꯥꯗ ꯀꯗꯥꯏ ꯐꯥꯎꯕ ꯂꯩꯔꯤꯕꯒꯦ ꯑꯃꯗꯤ ꯃꯣꯏꯒꯤ ꯂꯥꯏꯐ ꯏꯁꯇꯥꯏꯜꯅ ꯀꯃꯥꯏꯅ ꯇꯧꯋꯤ ꯃꯈꯣꯏꯒꯤ ꯅꯨꯄꯤꯗ ꯀꯔꯝꯕ ꯈꯨꯗꯣꯡ ꯆꯥꯕ ꯐꯪꯉꯤ ꯅꯨꯄꯥ ꯑꯣꯏꯔꯒꯅ ꯀꯔꯤ ꯈꯨꯗꯣꯡ ꯆꯥꯕ ꯐꯪꯉꯤ ꯌꯨ ꯑꯦꯁ ꯑꯦꯗ ꯂꯩꯔꯤꯕ ꯃꯤꯄꯨꯝ ꯈꯨꯗꯤꯡꯃꯛ ꯃꯍꯩ ꯃꯁꯤꯡꯒꯤ ꯏꯖꯨꯀꯦꯁꯟꯒꯤ ꯂꯥꯏꯟꯗ ꯀꯔꯝꯃꯥꯏꯅ ꯇꯝꯃꯤ ꯑꯃꯗꯤ ꯏꯖꯨꯀꯦꯁꯟ ꯇꯥꯛꯄꯤꯕꯒꯤ ꯃꯑꯣꯡꯁꯤꯅ ꯀꯔꯝꯃꯥꯏꯅ ꯇꯧꯋꯤ ꯍꯥꯏꯕꯒꯤ ꯃꯇꯥꯡꯗ ꯑꯁꯨꯛꯀꯤ ꯃꯇꯤꯛ ꯈꯪꯅꯤꯡꯉꯤ ꯃꯈꯣꯏꯅ ꯆꯥꯎꯈꯠꯄ ꯀꯟꯇ꯭ꯔꯤ ꯑꯃ ꯑꯣꯏꯔꯒꯗꯤ ꯃꯈꯣꯏꯒꯤ ꯂꯝꯕꯤ ꯊꯣꯡ ꯀꯃꯥꯏꯅ ꯀꯃꯥꯏꯅ ꯁꯦꯝꯒꯠꯂꯤ ꯑꯃꯗꯤ ꯑꯉꯥꯡꯁꯤꯡꯅ ꯀꯔꯝꯕ ꯃꯑꯣꯡꯗ ꯁꯥꯟꯅꯍꯜꯂꯤ ꯑꯉꯥꯡꯁꯤꯡ ꯂꯣꯏꯅꯕꯒꯤ ꯃꯇꯥꯡꯗ ꯀꯔꯝꯃꯥꯏꯅ ꯂꯣꯏꯅꯩ ꯍꯥꯏꯕꯗꯣ ꯑꯩꯍꯥꯛꯅ ꯈꯪꯅꯤꯡꯉꯤ ꯀꯔꯤꯒꯨꯝꯕ ꯑꯩꯅ ꯑꯃꯦꯔꯤꯀꯥꯗ ꯆꯠꯄ ꯇꯥꯔꯒꯗꯤ ꯃꯈꯣꯏꯅ ꯄꯩꯁꯥꯒꯤ ꯚꯦꯂꯨ ꯑꯁꯦ ꯀꯔꯝꯃꯥꯏꯅ ꯇꯧꯋꯤ ꯍꯥꯏꯕꯁꯤꯃꯁꯨ ꯑꯩꯅ ꯈ꯭ꯋꯥꯏꯗꯒꯤ ꯍꯦꯟꯅ ꯈꯪꯅꯤꯡꯉꯤ ꯑꯗꯨꯒ ꯑꯩꯈꯣꯏꯒꯤ ꯑꯋꯥꯡ ꯑꯋꯥꯡꯕ ꯕꯤꯜꯗꯤꯡ ꯑꯁꯨꯛꯀꯤ ꯃꯇꯤꯛ ꯌꯥꯝꯅ ꯂꯩꯕꯅ ꯃꯗꯨꯅ ꯃꯈꯣꯏꯗ ꯀꯔꯤ ꯁꯣꯛꯍꯜꯂꯤ ꯑꯃꯗꯤ ꯃꯍꯧꯁꯥꯒꯤ ꯐꯤꯕꯝꯗ ꯀꯔꯤ ꯑꯀꯥꯏꯕ ꯄꯤ ꯍꯥꯏꯕꯗꯨꯁꯨ ꯈꯪꯅꯤꯡꯉꯤ